ꯍꯂꯣ ꯇꯥꯕꯤꯕ꯭ꯔꯥ ꯁꯣꯝꯒꯤ ꯍꯟꯗꯛꯀꯤ ꯂꯧ ꯌꯩꯕꯒꯤ ꯁꯦ ꯀꯌꯥ ꯆꯪꯈꯤꯒꯦ ꯍꯥꯔ ꯄꯨꯂꯞꯀꯤ ꯑꯣꯏꯅ ꯍꯥꯔ ꯀꯩꯀꯥꯒꯤꯗꯤ ꯀꯌꯥ ꯆꯪꯒꯤꯕ

ꯂꯧ ꯈꯨꯂꯪ ꯑꯗꯨꯒ ꯃꯣꯏ ꯇ꯭ꯔꯦꯛꯇꯔ ꯀꯩꯀꯥꯒꯤꯅ ꯀꯌꯥꯃꯨꯛ ꯆꯪꯒ꯭ꯔꯕ ꯑꯦ ꯑꯦ